ꯎꯝ ꯍꯜꯂꯣ ꯃꯥꯅꯤ ꯃꯥꯅꯤ ꯀꯔꯤ ꯇꯥꯟꯅꯁꯤꯒꯦ

ꯎꯝ ꯎꯝ ꯌꯥꯅꯤ ꯌꯥꯅꯤ ꯍꯧꯖꯤꯛ ꯑꯣꯗꯔꯁꯦ ꯑꯗꯨꯝ ꯈꯔꯗꯤ ꯀꯨꯡꯉꯅꯤꯕꯀꯣ ꯑꯗꯣ ꯂꯨꯍꯣꯡꯕ ꯄꯥꯟꯊꯥꯅꯤꯅ ꯑꯗꯣ ꯈꯤꯇꯪ ꯅꯪꯅꯥ ꯍꯧꯖꯤꯛ ꯉꯟꯅ ꯍꯥꯏꯔꯛꯄꯁꯤ ꯌꯥꯝꯅ ꯐꯔꯦ ꯑꯗꯣ ꯀꯥꯡꯊꯣꯜ ꯃꯃꯜꯁꯦ ꯍꯥꯏꯕꯗꯤ ꯑꯇꯥꯡꯕ ꯄꯥꯝꯕ꯭ꯔꯥ ꯅꯠꯇ꯭ꯔꯒ ꯈꯔ ꯍꯟꯊꯥꯕ ꯄꯥꯝꯕ꯭ꯔꯥ ꯎꯝ ꯍꯣꯏ ꯍꯣꯏ ꯍꯣꯏ ꯑꯩ ꯒ꯭ꯌꯥꯟ ꯇꯥꯔꯦ ꯑꯗꯣ ꯀꯥꯡꯊꯣꯟꯁꯦ ꯍꯧꯖꯤꯛ ꯍꯧꯖꯤꯛ ꯀꯩꯅꯣ ꯐꯤꯞꯇꯤ ꯊꯥꯎꯖꯟ ꯂꯩꯕꯅꯦꯕꯀꯣ ꯑꯗꯣ ꯍꯧꯖꯤꯛ ꯐꯥꯏꯅꯥꯟꯁꯦꯜ ꯄ꯭ꯔꯣꯕ꯭ꯂꯦꯝ ꯈꯔ ꯂꯩ ꯍꯥꯏꯔꯕꯅꯤꯅ ꯑꯩꯒꯤ ꯑꯩ ꯅꯪ ꯈꯔ ꯑꯣꯐꯔ ꯌꯦꯡꯕꯤꯔꯒꯦ ꯑꯣꯐꯔ ꯈꯔ ꯄꯤꯕꯤꯔꯒꯦ ꯑꯗꯨꯒ ꯁꯣꯐꯥꯗꯨꯒ ꯄꯣꯠ ꯈꯔ ꯌꯥꯝꯅ ꯂꯧꯔꯒꯗꯤ ꯑꯩ ꯑꯣꯐꯔ ꯈꯔ ꯑꯗꯨꯝ ꯊꯥꯕꯤꯔꯒꯦ

ꯎꯝ ꯍꯣꯏ ꯍꯣꯏ ꯍꯣꯏ ꯍꯣꯏ ꯑꯗꯨ ꯄꯨꯂꯞ ꯎꯝ ꯗꯦꯗ ꯑꯩꯠꯇ ꯗꯦꯗ ꯑꯩꯠꯇ ꯂꯨꯍꯣꯡꯕꯅꯤꯅ ꯗꯦꯗ ꯋꯥꯟꯁꯦ ꯃꯊꯪ ꯊꯥꯒꯤ ꯗꯦꯗ ꯋꯥꯟꯁꯤꯗ ꯑꯗꯨꯝ ꯂꯥꯛꯄꯤꯔꯣ ꯑꯗꯨꯒ ꯑꯗꯨꯝ ꯂꯧꯕꯤꯔꯕ ꯌꯥꯔꯒꯅꯤ ꯅꯪꯒꯤ ꯑꯄꯥꯝꯕ ꯗꯦꯖꯥꯏꯟꯗꯣ ꯁꯤꯗ ꯈꯜꯂꯝꯃꯣ ꯑꯗꯨꯒ ꯑꯗꯨꯝ ꯍꯥꯏꯔꯤꯕ ꯗꯦꯗ ꯋꯥꯟꯁꯤꯗ ꯑꯩ ꯂꯣꯏꯁꯤꯜꯂꯝꯃꯒꯦ ꯑꯗꯨꯒ ꯂꯧꯕ ꯂꯥꯛꯄꯤꯕ ꯌꯥꯔꯒꯅꯤ ꯎꯝ ꯍꯣꯏ ꯍꯣꯏ